ꯁꯤꯔꯣꯏ ꯂꯤꯂꯤ ꯆꯤꯡꯒꯨꯝꯕ ꯀꯥꯕ ꯑꯩꯒꯤ ꯑꯣꯏꯅꯗꯤ ꯌꯥꯝꯅ ꯄꯥꯝꯖꯩ ꯍꯩꯅꯕꯤꯁꯨ ꯑꯣꯏ ꯑꯗꯨꯒ ꯑꯩꯈꯣꯏꯒꯤ ꯃꯐꯝꯁꯦ ꯌꯥꯝꯅ ꯅꯨꯡꯉꯥꯏꯕ ꯍꯥꯏꯔꯒꯅ ꯑꯩꯈꯣꯏ ꯂꯩꯆꯤꯟꯒꯨꯝꯕ ꯊꯥꯕ ꯑꯗꯣ ꯎꯟꯒꯨꯝꯕ ꯇꯥꯕ ꯑꯗꯨꯒ ꯏꯟꯚꯥꯏꯔꯣꯃꯤꯟꯁꯤ ꯌꯥꯝꯅ ꯐꯖꯕ ꯌꯥꯝꯅ ꯆꯥꯎꯈꯠꯄ ꯑꯗꯨꯒꯨꯝꯕ ꯑꯃ ꯑꯣꯏꯍꯟꯅꯤꯡꯏ ꯑꯗꯨꯒꯨꯝꯕ ꯀꯌꯥ ꯑꯁꯦ ꯑꯩꯈꯣꯏꯅ ꯄꯥꯝꯖꯩ